ꯍꯥꯏ ꯍꯜꯂꯣ ꯑꯩ ꯑꯩꯁꯦ ꯂꯩ ꯌꯣꯟꯕ ꯑꯩꯈꯣꯏꯒꯤ ꯋꯦꯗꯤꯡꯒꯤ ꯂꯩ ꯌꯣꯟꯕ ꯃꯤꯗꯨꯅꯦꯕꯀꯣ ꯁꯣꯝ ꯁꯣꯝꯂꯣ ꯍꯣꯏ ꯌꯥꯔꯅꯤ ꯑꯗꯨ ꯀꯌꯥꯝ ꯁꯣꯝꯅ ꯄꯥꯝꯕꯤꯔꯤ ꯄꯥꯝꯕꯤꯔꯤꯕ ꯂꯩꯁꯤꯡꯗꯣ ꯍꯥꯏꯗꯤ ꯀꯔꯝ ꯀꯔꯝꯕꯅꯣ ꯍꯥꯏꯐꯦꯠꯇꯪ ꯊꯝꯕꯤꯔꯛꯑꯣꯅꯦ

ꯑꯧ

ꯑꯣ ꯂꯩ ꯐꯖꯕꯁꯦ ꯑꯗꯨꯝ ꯃꯌꯥꯝ ꯂꯥꯛꯑꯦ ꯍꯥꯏ ꯇꯥꯔꯦ ꯍꯟꯗꯛ ꯂꯥꯛꯈꯤꯗꯧꯁꯨ ꯋꯥꯠꯂꯤ ꯃꯌꯥꯝ ꯍꯣꯏ ꯉꯁꯤ ꯅꯨꯡꯗꯥꯡꯋꯥꯏꯔꯝ ꯑꯗꯨꯝ ꯂꯥꯛꯀꯅꯤ ꯑꯗꯨ ꯁꯣꯝꯅ ꯄꯥꯝꯕꯤꯔꯤꯁꯦ ꯍꯣꯔꯦꯟ ꯑꯗꯨꯝ ꯅꯨꯡꯗꯥꯡꯋꯥꯏꯔꯝ ꯑꯗꯨꯝ ꯊꯤꯟꯖꯔꯛꯑꯣ ꯍꯥꯏꯕ꯭ꯔꯣ ꯑꯧ ꯁꯣꯝꯅ ꯑꯗꯨꯝ ꯄꯥꯝꯕꯤꯕ ꯁꯣꯝꯅ ꯑꯗꯨꯝ ꯄꯥꯝꯕꯤꯕꯗꯣ ꯑꯗꯨꯝ ꯍꯥꯏꯗꯤ ꯄꯤꯕꯤꯔꯛꯑꯣ ꯍꯥꯏꯕꯤꯔꯛꯑꯣ ꯍꯥꯏ ꯇꯥꯔꯦ ꯂꯩꯗꯣ ꯌꯦꯡꯕꯤꯔꯒ ꯁꯣꯝꯅ ꯄꯥꯝꯖꯕꯗꯣ ꯈꯟꯕꯤꯔꯛꯑꯣ ꯑꯗꯨꯒ ꯑꯩ ꯑꯗꯨꯝ ꯊꯤꯟꯖꯔꯛꯑꯒꯦꯕ

ꯁꯣꯝꯅ ꯑꯝꯇꯪ ꯑꯩꯈꯣꯏ ꯗꯨꯀꯥꯟꯁꯤꯗ ꯂꯥꯛꯄꯤꯔꯒ ꯑꯗꯨꯝ ꯂꯩꯁꯦ ꯀꯃꯥꯏꯅ ꯇꯧꯒꯦ ꯈꯣꯠꯂꯦ ꯑꯗꯨꯝ ꯍꯥꯏꯗꯤ ꯌꯦꯡꯕꯤꯕ ꯂꯥꯛꯍꯟꯖꯅꯤꯡꯉꯦ ꯍꯥꯏꯗꯤ ꯂꯩꯗꯣ ꯍꯥꯏꯗꯤ ꯁꯣꯝꯅ ꯑꯣꯗꯔ ꯇꯧꯕꯤꯔꯛꯄꯗꯨꯗꯤ ꯑꯩ ꯑꯗꯨꯝ ꯑꯦꯔꯦꯟꯖ ꯇꯧꯔ ꯍꯧꯖꯤꯛ ꯊꯝ ꯂꯣꯏꯔꯦꯕꯀꯣ ꯑꯗꯣ ꯍꯣꯔꯦꯟ ꯅꯨꯡꯗꯥꯡ ꯑꯗꯨꯒ ꯁꯣꯝꯅ ꯋꯥꯠꯂꯤ ꯍꯥꯏꯔꯒꯗꯤ ꯍꯌꯦꯡ ꯂꯥꯛꯑꯒ ꯑꯇꯩꯗꯣ ꯑꯗꯨꯝ ꯍꯥꯏꯗꯤ ꯐꯖꯕꯁꯤꯡꯗꯣ ꯑꯗꯨꯝ ꯉꯁꯤ ꯅꯨꯡꯗꯥꯡ ꯂꯥꯛꯇꯣꯏꯗꯣ ꯑꯗꯨꯝ ꯁꯣꯝꯅ ꯍꯥꯏꯗꯤ ꯐꯖꯕ ꯐꯖꯕ ꯂꯩꯁꯤꯡꯗꯣ ꯈꯟꯕꯤꯔꯒ ꯍꯌꯦꯡ ꯍꯌꯦꯡ ꯂꯥꯛꯄꯤꯔꯒ ꯈꯟꯕꯤꯗꯨꯅ ꯑꯗꯨꯝ ꯑꯣꯗꯔ ꯑꯣꯗꯔ ꯇꯧꯕꯤꯔꯛꯑꯣ ꯑꯩ ꯑꯗꯨꯝ ꯊꯤꯟꯖꯔꯛꯀꯦ ꯌꯥꯅꯤ ꯑꯗꯨꯝ ꯑꯧ ꯍꯣꯏ

ꯂꯩ ꯃꯈꯜ ꯃꯈꯜꯁꯨ ꯌꯥꯝꯅ ꯍꯥꯏꯗꯤ ꯑꯅꯧꯕ ꯑꯅꯧꯕ ꯊꯣꯛꯑꯕꯅꯤꯅ ꯑꯩꯈꯣꯏ ꯍꯧꯖꯤꯛ ꯑꯩꯈꯣꯏ ꯗꯨꯀꯥꯟꯁꯤꯗꯗꯤ ꯌꯥꯝꯅꯗꯤ ꯌꯧꯔꯛꯇ꯭ꯔꯤꯕ ꯍꯥꯏꯇꯥꯔꯦ ꯍꯣꯏ ꯉꯁꯤ ꯈꯔ ꯌꯧꯔꯛꯑꯅꯤ ꯑꯗꯨꯒ ꯍꯥꯡꯆꯤꯠ ꯃꯁꯦꯝꯒꯨꯝꯕ

ꯑꯪ ꯍꯣꯏ ꯍꯣꯏ ꯂꯩ ꯐꯖꯕ ꯐꯖ ꯐꯖꯕꯗꯤ ꯃꯌꯥꯝ ꯂꯩꯌꯦ ꯑꯗꯣ ꯌꯧꯔꯛꯇꯧꯁꯨ ꯌꯥꯝ ꯋꯥꯠꯂꯤ ꯑꯗꯣ ꯍꯌꯦꯡ ꯍꯌꯦꯡ ꯍꯦꯛꯇ ꯂꯥꯛꯄꯤꯔꯒ ꯐꯖꯕꯗꯣ ꯈꯟꯕꯤꯔꯒ ꯑꯗꯨꯝ ꯍꯥꯏꯕꯤꯔꯛꯑꯣ ꯑꯗꯨꯝ ꯊꯤꯜꯂꯛꯀꯦ ꯑꯗꯨꯝ ꯌꯥꯅꯤ ꯑꯗꯣ ꯂꯩ ꯐꯖ ꯐꯖꯕꯁꯨ ꯃꯌꯥꯝ ꯌꯧꯔꯛꯇꯧ ꯂꯩꯔꯦ ꯍꯥꯏꯗꯤ ꯑꯩ ꯑꯇꯩ ꯂꯝ ꯑꯇꯩꯗꯒꯤꯁꯨ ꯋꯥꯔꯤ ꯁꯥꯟꯅꯔꯦꯕ ꯍꯧꯖꯤꯛ ꯃꯣꯏꯅ ꯍꯌꯦꯡ ꯍꯥꯡꯆꯤꯠꯀꯨꯝꯕ ꯑꯗꯨꯝ ꯌꯧꯍꯟꯖꯔꯛꯑꯒꯦ ꯑꯗꯨꯝ ꯍꯥꯏꯕꯤꯔꯛꯑꯦ ꯑꯗꯨ ꯁꯣꯝꯅ ꯍꯌꯦꯡ ꯂꯥꯛꯄꯤꯗꯨꯅ ꯃꯇꯝ ꯆꯥꯅ ꯂꯥꯛꯄꯤꯗꯨꯅ ꯑꯗꯨꯝ ꯂꯩꯁꯤꯡꯗꯣ ꯐꯖꯅ ꯌꯦꯡꯕꯤꯌꯨ ꯍꯥꯏꯅ ꯅꯣꯡꯂꯨꯛꯆꯔꯤ ꯍꯣꯏ ꯍꯣꯏ ꯑꯩ ꯍꯣꯔꯦꯟ ꯅꯨꯡꯗꯥꯡꯋꯥꯏꯔꯝ ꯅꯨꯡꯗꯥꯡ ꯑꯗꯨꯝ ꯊꯤꯟꯖꯔꯛꯑꯒꯦ ꯍꯣꯏ ꯍꯣꯏ ꯐꯔꯦ ꯐꯔꯦ